ꯎꯅꯗꯕ ꯀꯌꯥ ꯎꯍꯜꯂꯤ ꯑꯗꯨꯒ ꯁꯥꯅꯕ ꯃꯇꯝꯗ ꯋꯥꯈꯜ ꯐ꯭ꯔꯦꯁ ꯌꯥꯝꯅ ꯑꯣꯏꯍꯜꯂꯤ ꯐꯨꯠꯕꯣꯟ ꯁꯥꯟꯅꯕꯅ ꯐꯨꯠꯕꯣꯟ ꯁꯥꯅꯕ ꯍꯦꯟꯅ ꯐꯍꯜꯂꯤ ꯑꯗꯨꯒ ꯑꯇꯣꯞ ꯑꯇꯣꯞꯄ ꯀꯂꯞꯇ ꯀꯥꯎꯕ ꯉꯝꯍꯜꯂꯤ ꯋꯥꯈꯜ ꯒ꯭ꯌꯥꯟ ꯂꯧꯁꯤꯡ ꯊꯣꯛꯍꯜꯂꯤ ꯏꯃꯥꯟꯅꯕ ꯏꯃꯥꯟꯅꯕꯁꯤꯡ ꯂꯨꯅ ꯆꯥꯟꯅ ꯇꯤꯅꯍꯟꯕ ꯉꯝꯍꯜꯂꯤ ꯐꯨꯠꯕꯣꯟ ꯁꯥꯅꯕ ꯐꯨꯠꯕꯣꯟ ꯁꯥꯅꯔꯒ ꯐꯨꯠꯕꯣꯟ ꯁꯥꯅꯔꯒ ꯑꯩꯈꯣꯏꯅ ꯉꯝꯃꯛꯄ ꯑꯗꯨꯒꯤ ꯄ꯭ꯔꯥꯖ ꯐꯪꯉꯛꯄ ꯑꯗꯨꯅ ꯏꯃꯥꯟꯅꯕ ꯄꯨꯂꯞ ꯆꯥꯛ ꯆꯥꯃꯤꯟꯅꯩ ꯑꯩꯈꯣꯏꯒꯤ ꯃꯅꯨꯡ ꯍꯟꯖꯤꯟꯅ ꯂꯩꯕ ꯃꯐꯝꯁꯤꯡꯗ ꯐꯨꯠꯕꯣꯟ ꯁꯥꯅꯕ ꯌꯥꯝꯅ

ꯁꯥꯟꯅꯕꯅ ꯍꯛꯆꯥꯡ ꯐꯍꯜꯂꯤ